ꯑꯩꯈꯣꯏꯒꯤ ꯂꯩꯀꯥꯏꯒꯤ ꯅꯨꯄꯤ ꯃꯆꯥꯁꯤꯡꯅ ꯁꯝ ꯐꯅꯕꯒꯤꯗꯃꯛꯇ ꯆꯤꯡꯍꯤ ꯂꯨꯖꯕ ꯑꯃꯁꯨꯡ ꯁ꯭ꯀꯤꯟ ꯃꯥꯏ ꯐꯅꯕꯒꯤꯗꯃꯛꯇ ꯑꯦꯂꯣꯕꯦꯔꯥ ꯇꯩꯕꯥ ꯌꯥꯏꯉꯪ ꯆꯥꯕ ꯂꯐꯣꯏ ꯃꯀꯨ ꯇꯩꯕ ꯑꯗꯨꯒ ꯍꯩꯔꯥ ꯆꯥꯕ ꯑꯁꯤꯗ ꯅꯠꯇꯅ ꯏꯁꯤꯡ ꯌꯥꯝꯅ ꯊꯛꯄ ꯑꯁꯤꯅ ꯆꯤꯡꯕꯁꯤꯡ ꯑꯁꯦ ꯑꯩꯈꯣꯏꯒꯤ ꯂꯩꯀꯥꯏꯁꯤꯡ ꯅꯨꯄꯤ ꯃꯆꯥꯁꯤꯡꯅ ꯑꯗꯨꯝ ꯇꯧꯅꯩ